ꯑꯩꯒꯤ ꯃꯣꯠꯇꯗꯤ ꯍꯧꯖꯤꯛ ꯏꯟꯈꯠꯂꯛꯏꯕ ꯑꯉꯥꯡꯁꯤꯡꯁꯤꯗ ꯐꯣꯟ ꯕꯤꯗꯤꯑꯣ ꯒꯦꯝꯒꯨꯝꯕꯁꯦ ꯁꯥꯟꯅꯍꯟꯅꯤꯡꯗꯦ ꯃꯔꯝꯗꯤ ꯃꯁꯤꯒꯨꯝꯕꯁꯤ ꯁꯥꯟꯅꯔꯛꯄꯁꯤꯅ ꯑꯉꯥꯡꯁꯤꯡ ꯂꯥꯏꯔꯤꯛ ꯄꯥꯅꯤꯡꯗꯕ ꯑꯗꯒꯤ ꯑꯉꯥꯡ ꯑꯃ ꯅꯤꯡꯉꯥꯏ ꯇꯧꯕꯗꯁꯨ ꯍꯦꯛꯇ ꯐꯣꯟ ꯄꯤꯔꯒ ꯊꯦꯝꯕ ꯌꯥꯔꯛꯏꯕꯁꯤ ꯍꯌꯦ ꯐꯣꯟꯒꯤ ꯍꯩꯅꯕꯤꯗꯣ ꯐꯣꯟꯒꯤ ꯅꯤꯌꯣꯝ ꯂꯥꯟꯅ ꯁꯤꯖꯤꯟꯅꯕꯒꯤ ꯑꯗꯨꯒꯨꯝꯕꯗꯣ ꯃꯣꯏꯗ ꯐꯖꯅ ꯈꯪꯈ꯭ꯔꯦ ꯑꯗꯨꯗꯨꯅ ꯍꯌꯦꯡ ꯐꯣꯟ ꯐꯣꯟꯁꯦ ꯌꯥꯎꯗ꯭ꯔꯒꯗꯤ ꯃꯣꯏꯁꯦ ꯍꯤꯡꯕꯗ ꯍꯥꯏꯕꯗꯤ ꯈꯤꯇꯪ ꯋꯥꯕ ꯈꯣꯠꯄꯗꯣ ꯑꯗꯨꯒꯨꯝꯕ ꯊꯦꯡꯅꯍꯜꯂꯛꯀꯗꯣꯔꯦ ꯑꯗꯨꯅ ꯄꯤꯛꯏꯕ ꯑꯉꯥꯡꯁꯤꯡꯁꯤꯗ ꯍꯧꯖꯤꯛꯇꯒꯤ ꯍꯧꯅ ꯇꯝꯕꯤꯍꯧꯕ ꯇꯥꯏ ꯃꯔꯝ ꯍꯥꯏꯕꯗꯤ ꯑꯩꯈꯣꯏꯅ ꯐꯣꯟꯁꯦ ꯄꯥꯏꯍꯟꯗꯅ ꯍꯧꯖꯤꯛꯀꯤ ꯑꯩꯈꯣꯏꯒꯤ ꯂꯩꯖꯔꯤꯕ ꯑꯍꯜꯁꯤꯡꯒ ꯁꯥꯟꯅꯃꯤꯟꯅꯕ ꯑꯣꯏꯒꯦꯔꯥ ꯑꯗꯨ ꯅꯠꯇ꯭ꯔꯒꯅ ꯑꯇꯣꯞꯄ ꯃꯆꯤꯟ ꯃꯅꯥꯎꯁꯤꯡꯒ ꯁꯥꯟꯅꯍꯟꯕ ꯅꯠꯇ꯭ꯔꯒ ꯆꯤꯟꯗ꯭ꯔꯦꯟ ꯄꯥꯛꯀꯨꯝꯕ ꯑꯃꯗ ꯄꯨꯕꯤꯔꯒ ꯑꯉꯥꯡꯗꯨꯒꯤ ꯋꯥꯈꯜꯁꯤꯡ ꯉꯩꯍꯥꯛ ꯀꯥꯎꯊꯣꯛꯍꯟꯕ ꯈꯣꯠꯇꯣꯛꯍꯟꯕ ꯑꯗꯨꯃꯥꯏꯅ ꯇꯧꯕꯤꯕꯅ ꯍꯦꯟꯅ ꯐꯒꯗ꯭ꯔꯥ ꯍꯥꯏꯅ ꯈꯟꯖꯩ ꯑꯗꯨ ꯐꯣꯟꯒꯨꯝꯕ ꯌꯦꯡꯍꯟꯕꯁꯤꯗꯤ ꯃꯃꯤꯠ ꯃꯌꯥꯗꯁꯨ ꯁꯣꯛꯑꯦ ꯑꯉꯥꯡ ꯆꯍꯤ ꯇꯔꯥ ꯐꯥꯎꯕ ꯐꯥꯗ꯭ꯔꯤꯕ ꯑꯉꯥꯡꯅ ꯁ꯭ꯄꯦꯛ ꯍꯥꯞꯇꯨꯅ ꯃꯃꯤꯠ ꯁꯣꯛꯄ ꯍꯥꯏꯕꯁꯤ ꯍꯌꯦꯡ ꯆꯍꯤ ꯈꯔꯒꯤ ꯃꯇꯨꯡꯗ ꯃꯥꯒꯤ ꯃꯃꯤꯠ ꯑꯗꯨ ꯀꯔꯤ ꯑꯣꯏꯔꯛꯀꯅꯤ ꯍꯥꯏꯕ ꯈꯪꯕ ꯉꯝꯕ ꯅꯠꯇꯦ ꯑꯗꯨꯅ ꯑꯩꯒꯤ ꯑꯣꯏꯅꯗꯤ ꯑꯉꯥꯡꯁꯤꯡꯗ ꯕꯤꯗꯤꯑꯣ ꯒꯝꯁꯤꯡ ꯑꯁꯤ ꯇꯧꯅꯤꯡ ꯇꯧꯖꯅꯤꯡꯗꯦ